ꯐꯣꯇꯣꯒ꯭ꯔꯥꯐꯤꯒꯤ ꯗꯤꯒ꯭ꯔꯤ ꯂꯧꯕ ꯌꯥꯕ ꯏꯟꯁꯇꯤꯇ꯭ꯌꯨꯁꯟ ꯈꯔꯒꯤ ꯃꯃꯤꯡꯗꯤ ꯒꯨꯖꯔꯥꯠ ꯀꯣꯂꯦꯖ ꯑꯣꯐ ꯐꯣꯇꯣꯒ꯭ꯔꯥꯐꯤ ꯁꯨꯔꯠ ꯔꯕꯤ ꯁꯦꯔꯤꯟ ꯐꯤꯂꯝ ꯏꯟꯁꯇꯤꯇ꯭ꯌꯨꯠ ꯗꯦꯜꯂꯤ ꯀꯣꯂꯦꯖ ꯑꯣꯐ ꯐꯣꯇꯣꯒ꯭ꯔꯥꯐꯤ ꯀ꯭ꯔꯤꯌꯦꯇꯤꯞ ꯍꯞ ꯏꯟꯁꯇꯤꯇ꯭ꯌꯨꯠ ꯑꯣꯐ ꯐꯣꯇꯣꯒ꯭ꯔꯥꯐꯤ ꯏꯟꯗꯤꯌꯟ ꯏꯟꯁꯇꯤꯇ꯭ꯌꯨꯠ ꯑꯣꯐ ꯗꯤꯖꯤꯇꯦꯜ ꯑꯥꯔꯠ ꯑꯦꯟ ꯑꯦꯅꯤꯃꯦꯁꯟ ꯑꯁꯤꯅ ꯆꯤꯡꯕ ꯏꯟꯁꯇꯤꯇ꯭ꯌꯨꯠ ꯀꯌꯥ ꯃꯔꯨꯝ